ꯑꯩꯅ ꯐꯂꯤꯞꯀꯥꯔꯠꯇꯒꯤ ꯑꯆꯥ ꯑꯊꯛ ꯈꯔ ꯑꯣꯗꯔ ꯇꯧꯈꯤꯕꯅꯤ ꯑꯗꯨꯕꯨ ꯑꯩꯅ ꯍꯦꯛ ꯑꯣꯗꯔ ꯇꯧꯈꯤꯕꯒꯤ ꯑꯗꯨꯃꯥꯏꯅ ꯍꯥꯏꯗꯤ ꯄꯩꯁꯥ ꯅꯨꯡꯁꯥꯗꯣ ꯑꯗꯨꯝ ꯀꯦꯁ ꯑꯣꯟ ꯗꯦꯂꯤꯕꯔꯤ ꯇꯧꯒꯦ ꯍꯥꯏꯕꯗ ꯌꯥꯗꯕꯗꯒꯤ ꯑꯩꯒꯤ ꯑꯗꯨꯝ ꯍꯥꯏꯗꯤ ꯖꯤ ꯄꯦꯗꯒꯤ ꯑꯗꯨꯝ ꯀꯥꯞꯆꯔꯒ ꯑꯩꯅ ꯄꯩꯁꯥꯗꯨ ꯊꯤꯈꯤꯕꯅꯤ ꯑꯗꯨꯨꯕꯨ ꯍꯧꯖꯤꯛ ꯍꯧꯖꯤꯛꯁꯤ ꯄꯩꯁꯥꯗꯨ ꯆꯪꯉꯤꯕ꯭ꯔꯥ ꯆꯪꯗꯕ꯭ꯔꯥ ꯍꯥꯏꯕꯗꯨ ꯀꯟꯐꯥꯝ ꯑꯃ ꯇꯥꯗꯅ ꯂꯩꯔꯕ ꯑꯗꯨꯅ ꯃꯦꯅꯦꯖꯔꯅꯁꯨ ꯑꯩꯒꯤ ꯄꯩꯁꯥꯗꯨ ꯆꯪꯉꯤ ꯑꯣꯔ ꯆꯪꯗꯦ ꯍꯥꯏꯕꯗꯨꯃꯗꯤ ꯑꯝꯇꯪ ꯀꯟꯐꯥꯝ ꯇꯥꯗꯨꯅ ꯑꯩꯉꯣꯟꯗ ꯑꯝꯇꯪ ꯈꯪꯍꯟꯕꯤꯔꯛꯑꯒꯗꯤ ꯌꯥꯝ ꯅꯨꯡꯉꯥꯏꯖꯒꯅꯤ ꯑꯗꯣ ꯄꯣꯠ ꯆꯩꯗꯨꯁꯨ ꯍꯥꯏꯗꯤ ꯃꯇꯝ ꯆꯥꯅ ꯀꯩꯅꯣ ꯇꯧꯍꯟꯕꯤꯔꯛꯑꯗꯤ ꯌꯥꯝ ꯅꯨꯡꯉꯥꯏꯖꯒꯅꯤ ꯍꯥꯏꯅ ꯑꯩꯅ ꯑꯩꯒꯤ ꯑꯩꯒꯤ ꯄꯣꯠꯇꯨꯁꯨ ꯄꯩꯁꯥꯗꯨꯁꯨ ꯌꯧꯏ ꯌꯧꯗꯦ ꯍꯥꯏꯕꯗꯨꯃ ꯑꯩ ꯀꯟꯐꯥꯝꯗꯨ ꯌꯥꯝ ꯑꯊꯨꯕ ꯃꯇꯝꯗ ꯌꯥꯝ ꯇꯥꯕꯗꯨ ꯌꯥꯝ ꯄꯥꯝꯖꯕ ꯑꯗꯨꯅ ꯑꯝꯇ ꯈꯪꯍꯟꯕꯤꯔꯛꯑꯣ ꯍꯥꯏꯅ ꯍꯥꯏꯖꯔꯤ